ꯊꯕꯛꯇ ꯑꯩꯅ ꯇꯧꯈꯤꯕ ꯍꯥꯏꯔꯒꯗꯤ ꯑꯩ ꯏꯁꯥꯃꯛ ꯑꯣꯖꯥꯅꯤꯅ ꯂꯦꯛꯆꯔ ꯄꯤꯕ ꯃꯇꯝꯗ ꯀꯩꯒꯨꯝꯕꯀꯥꯟꯗꯁꯨ ꯁꯣꯏꯕ ꯍꯥꯏꯁꯦ ꯌꯥꯎꯏ ꯑꯗꯨꯕꯨ ꯈꯨꯗꯛꯇ ꯑꯩꯅ ꯈꯪꯂꯛꯄꯗꯒꯤ ꯍꯥꯏꯔꯤꯕꯗꯨ ꯁꯣꯏꯈ꯭ꯔꯦ ꯍꯥꯏꯅ ꯁ꯭ꯇꯨꯗꯦꯟꯁꯤꯡꯗ ꯁꯦꯡꯗꯣꯛꯏ ꯑꯗꯨꯕꯨ ꯀ ꯍꯦꯟꯗꯜ ꯇꯧꯕ ꯍꯥꯏꯔꯒꯅ ꯍꯦꯟꯗꯜ ꯑꯗꯨ ꯀꯃꯥꯏꯅ ꯇꯧꯈꯤꯒꯦ ꯍꯥꯏꯕ ꯃꯇꯝꯗ ꯑꯩꯅ ꯑꯉꯥꯡꯁꯤꯡꯗ ꯍꯥꯏꯔꯤꯕ ꯇꯣꯐꯤꯛ ꯄꯔꯇꯤꯀꯨꯂꯔ ꯂꯦꯁꯟ ꯑꯗꯨꯒꯤ ꯃꯇꯥꯡꯗ ꯃꯦꯝꯁꯨ ꯌꯦꯡꯂꯛꯈꯤꯒꯦ ꯅꯣꯏꯁꯨ ꯇꯣꯐꯤꯛꯁꯤꯒꯤ ꯃꯇꯥꯡꯗ ꯈꯔ ꯁ꯭ꯇꯗꯤ ꯇꯧꯔꯛꯎ ꯍꯥꯏꯗꯨꯅ ꯃꯇꯥꯡꯗꯨꯗꯗꯤ ꯑꯁꯨꯝꯅ ꯍꯦꯟꯗꯜ ꯇꯧꯈꯤ